ꯍꯜꯂꯣ ꯁꯤ ꯎꯝ ꯑꯩꯉꯣꯟꯗ ꯐꯣꯟ ꯇꯧꯕꯤꯔꯛꯂꯝꯕ ꯉꯥꯏꯍꯥꯛꯀꯤ ꯃꯃꯥꯡꯗ ꯐꯣꯟ ꯇꯧꯕꯤꯔꯛꯂꯝꯕ ꯑꯩꯈꯣꯏꯒꯤ ꯇꯨꯔꯤꯁ ꯑꯁꯥꯝꯗꯒꯤ ꯂꯥꯛꯄ ꯀꯣꯏꯕ ꯂꯥꯛꯄꯗꯨ ꯅꯠꯄꯤꯗꯕ꯭ꯔꯣ ꯑꯣ ꯆꯟꯕꯤ ꯆꯨꯝꯃꯦꯀꯣ ꯃꯤꯡꯁꯦ ꯑꯁꯥꯝꯒꯤ ꯍꯣꯖꯥꯏꯗꯒꯤ ꯃꯅꯤꯄꯨꯔꯗ ꯉꯔꯥꯡ ꯀꯣꯏꯕ ꯂꯥꯛꯄꯒꯤꯅꯦꯅ ꯊꯨꯡꯕꯗꯨꯅꯤꯀꯣ ꯑꯣ ꯉꯔꯥꯡ ꯑꯩꯉꯣꯟꯗ ꯒꯣꯕꯤꯟꯗꯖꯤ ꯇꯦꯝꯄꯜꯗ ꯀꯣꯏꯕ ꯆꯠꯄꯒꯤ ꯃꯇꯥꯡꯗ ꯍꯥꯏꯔꯛꯂꯝꯕꯗꯣ ꯑꯥ ꯑꯗꯨꯒꯤ ꯑꯩ ꯒꯣꯃꯤꯟꯗꯖꯤꯒꯤ ꯇꯦꯝꯄꯜꯒꯤ ꯃꯔꯝꯗ ꯀꯣꯅꯨꯡꯒꯤ ꯃꯔꯝꯗ ꯀꯣꯅꯨꯡꯒꯤ ꯃꯔꯝꯗ ꯈꯪꯅꯤꯡꯉꯦꯅ ꯍꯥꯏꯕꯗꯨ ꯑꯗꯨꯒꯤ ꯈꯤꯇꯪ ꯋꯥꯔꯤ ꯋꯥꯇꯥꯏ ꯁꯥꯖꯒꯦꯅ ꯇꯧꯔꯛꯄꯅꯦ ꯑꯥ ꯑꯗꯨ ꯑꯗꯨ ꯆꯠꯂꯨꯕ ꯌꯥꯏꯕꯀꯣ ꯒꯣꯕꯤꯟꯗꯖꯤꯁꯦ ꯑꯗꯨ ꯁꯣꯝꯅ ꯈꯪꯅꯤꯡꯉꯦꯅ ꯍꯥꯏꯕꯗꯨꯗ ꯀꯔꯤ ꯀꯔꯤ ꯃꯇꯥꯡꯗ ꯈꯪꯅꯤꯡꯕꯅꯣꯅ ꯍꯥꯏꯕꯤꯔꯛꯑꯣ

ꯑꯣ ꯒꯣꯕꯤꯟꯗꯖꯤ ꯇꯦꯝꯄꯜꯁꯦ ꯀꯣꯅꯨꯡꯁꯦ ꯑꯩꯈꯣꯏꯒꯤ ꯃꯅꯤꯄꯨꯔꯒꯗꯤ ꯌꯥꯝꯅ ꯑꯥ ꯃꯅꯤꯄꯨꯔꯒꯤ ꯏꯇꯤꯍꯥꯁꯀꯥ ꯍꯥꯏꯇꯔꯦ ꯌꯥꯝꯅ ꯃꯔꯤ ꯂꯩꯅꯕ ꯌꯥꯝꯅ ꯆꯥꯎꯅ ꯃꯔꯤ ꯂꯩꯅꯕ ꯃꯐꯝ ꯑꯃꯅꯤ ꯃꯈꯣꯏꯁꯦ ꯃꯁꯤ ꯒꯣꯕꯤꯟꯗꯖꯤ ꯀꯣꯅꯨꯡꯁꯤꯒꯤ ꯍꯦꯛ ꯃꯅꯤꯡꯗ ꯑꯩꯈꯣꯏꯒꯤ ꯍꯧꯖꯤꯛ ꯍꯧꯖꯤꯛ ꯄꯥꯜꯂꯤꯕ ꯃꯅꯤꯄꯨꯔꯒꯤ ꯅꯤꯊꯧ ꯏꯅꯤꯡꯊꯧ ꯁꯅꯥꯖꯥꯎꯕ ꯂꯩꯁꯦꯝꯕ ꯁꯅꯥꯖꯥꯎꯕꯁꯤꯁꯨ ꯂꯩꯔꯤꯕꯀꯣ ꯑꯗꯨꯅ ꯌꯥꯝꯅ ꯃꯃꯥꯡꯉꯩꯗꯒꯤ ꯍꯧꯅ ꯑꯥ ꯃꯅꯤꯄꯨꯔꯒꯤ ꯄꯨꯋꯥꯔꯤ ꯍꯥꯏꯔꯒꯗꯤ ꯃꯅꯤꯄꯨꯔꯒꯤ ꯀꯣꯏꯕ ꯆꯠꯄ ꯂꯥꯛꯄ ꯃꯇꯝꯗ ꯃꯤꯄꯨꯝ ꯈꯨꯗꯤꯡꯃꯛꯅ ꯏꯍꯥꯟ ꯍꯥꯟꯅ ꯑꯩꯈꯣꯏꯒꯤ ꯋꯥꯈꯜꯂꯣꯟꯗ ꯂꯩꯕ ꯑꯁꯤ ꯃꯅꯤꯄꯨꯔꯒꯤ ꯒꯣꯕꯤꯟꯗꯖꯤꯒꯤ ꯀꯣꯅꯨꯡꯁꯦ ꯍꯥꯟꯅ ꯂꯩꯌꯦ ꯑꯗꯨ ꯃꯅꯨꯡꯁꯤꯗ ꯅꯨꯡꯇꯤꯒꯤ ꯂꯥꯏꯅꯤꯡꯕ ꯂꯥꯏꯅꯤꯡꯕꯤ ꯃꯌꯥꯝ ꯑꯃꯅꯅꯦ ꯑꯗꯨꯝ ꯂꯥꯏ ꯈꯨꯔꯨꯝꯅꯕ ꯅꯣꯡꯉꯥꯟꯕꯒꯤ ꯅꯨꯃꯤꯠ ꯇꯥꯕꯒꯤ ꯂꯥꯏꯁꯦ ꯈꯣꯏꯔꯝꯅꯕ ꯍꯣꯠꯅꯕꯗ ꯑꯗꯨ ꯃꯈꯣꯏꯒꯤ ꯎꯝ ꯅꯤꯡꯖꯔꯒ ꯂꯩ ꯃꯁꯥ ꯁꯤꯗꯩꯗ ꯏꯪꯈ꯭ꯔꯕ ꯍꯧꯖꯤꯛꯀꯤ ꯃꯇꯝ ꯅꯤꯡꯊꯝ ꯊꯥꯁꯤꯗ ꯐꯥꯎꯕꯗ ꯃꯈꯣꯡꯁꯦ ꯃꯣꯖꯥ ꯇꯣꯡꯗꯈꯩ ꯂꯥꯏꯒꯤ ꯁꯦꯕꯁꯤꯗ ꯐꯪꯖꯔꯗꯤ ꯍꯥꯏꯗꯅ ꯏꯔꯨꯖ ꯃꯥꯏꯊꯔꯒ ꯏꯃꯥ ꯏꯕꯦꯟ ꯅꯨꯄꯤ ꯑꯉꯥꯡ ꯅꯨꯄꯥ ꯈꯥꯛꯇꯅ ꯂꯥꯏꯒꯤ ꯁꯦꯕꯥ ꯐꯪꯖꯕ ꯃꯌꯥꯝ ꯑꯃ ꯂꯩꯌꯦ ꯃꯅꯨꯡꯁꯤꯗ ꯑꯩꯈꯣꯏꯒꯤ ꯏꯕꯨꯡꯉꯣ ꯀ꯭ꯔꯤꯁꯅꯥ ꯒꯣꯕꯤꯟꯗꯒꯤ ꯃꯨꯔꯇꯤ ꯂꯥꯠꯂꯤꯀꯣ ꯑꯗꯒꯤ ꯖꯥꯒꯅꯥꯊꯒꯤ ꯃꯨꯔꯇꯤ ꯃꯅꯨꯡꯁꯤꯗꯩꯗ ꯑꯗꯒꯤꯗꯤ ꯄꯨꯈ꯭ꯔꯤ ꯌꯥꯝꯅ ꯁꯦꯡꯂꯕ ꯄꯨꯈ꯭ꯔꯤ ꯑꯩꯈꯣꯏꯒꯤ ꯂꯥꯏꯒꯤ ꯄꯨꯈ꯭ꯔꯤ ꯑꯣꯏꯅ ꯑꯩꯈꯣꯏꯅ ꯈꯟꯅꯕ ꯑꯗꯨꯒꯨꯝꯕ ꯄꯨꯈ꯭ꯔꯤꯗꯨꯁꯨ ꯂꯩꯌꯦ ꯃꯅꯨꯡꯗ ꯑꯗꯩꯗ ꯑꯩꯈꯣꯏꯅ ꯁꯦꯜꯁꯦ ꯊꯥꯗꯔꯒ ꯅꯤꯡꯖꯕ ꯂꯥꯏ ꯈꯨꯔꯨꯝꯖꯕꯗ ꯑꯩꯈꯣꯏꯒꯤ ꯅꯤꯡꯕ ꯊꯨꯡꯏ ꯀꯥꯏꯅꯒ ꯂꯩ ꯈꯟꯖꯩꯌꯦꯕꯀꯣ ꯑꯗꯨ ꯃꯥꯁꯦ ꯑꯗꯨꯝ ꯅꯨꯃꯤꯠ ꯈꯨꯗꯤꯡꯒꯤ ꯍꯥꯡꯏ ꯂꯝ ꯀꯣꯏꯕ ꯂꯥꯛꯄ ꯂꯝ ꯂꯝꯗꯒꯤ ꯂꯥꯛꯄ ꯃꯤꯁꯤꯡꯁꯤꯅ ꯆꯪꯂꯒ ꯑꯗꯨꯝ ꯈꯨꯔꯨꯝꯖꯕꯁꯦ ꯑꯗꯨꯝ ꯌꯥꯏꯌꯦꯕ ꯑꯗꯣ ꯁꯣꯝꯁꯨ ꯑꯗꯨꯝ ꯈꯨꯔꯨꯝꯅꯤꯡꯕꯗꯣ ꯄꯣꯛꯂꯝꯒꯅꯤ ꯑꯗꯣ ꯍꯌꯦꯡ ꯑꯗꯨꯝ ꯅꯣꯉꯥꯜꯂꯒ ꯇꯧꯕꯇꯕꯨ ꯏꯔꯨꯖ ꯃꯥꯏꯊꯔꯒ ꯐꯤ ꯑꯁꯦꯡꯕ ꯁꯦꯠꯂꯒꯀꯣ ꯑꯗꯨꯃꯥꯏꯅ ꯈꯨꯔꯨꯝꯕ ꯆꯠꯁꯦꯕ ꯑꯥ ꯑꯗꯨꯃꯥꯏꯅ ꯈꯨꯔꯨꯝꯕ ꯆꯠꯁꯤ ꯍꯩ ꯂꯩ ꯑꯗꯒꯤ ꯗꯨꯛ ꯊꯥꯎꯃꯩ ꯄꯨꯔꯒꯀꯣ ꯑꯗꯨꯒꯤ ꯐꯖꯒ꯭ꯔꯕ ꯁꯛꯐꯝꯗꯣ ꯃꯥꯟꯇꯣꯞ ꯑꯆꯧꯕ ꯂꯩ ꯃꯅꯨꯡꯗꯨꯗꯩꯗ ꯂꯥꯏ ꯒꯣꯕꯤꯟꯗ ꯏꯁꯣꯔ ꯑꯗꯒꯤ ꯂꯥꯏ ꯖꯥꯒꯅꯥꯊ ꯑꯗꯒꯤ ꯂꯩꯔꯤꯕ ꯂꯥꯏꯁꯤꯡꯗꯨꯒꯤ ꯑꯩꯈꯣꯏ ꯈꯣꯏꯔꯝꯖꯕ ꯃꯈꯣꯏꯁꯤ ꯃꯥꯌꯣꯛꯅꯖꯕ ꯑꯗꯨꯝ ꯐꯪꯕ ꯌꯥꯏꯀꯣ ꯃꯈꯣꯏꯒꯤ ꯑꯄꯥꯝꯕ ꯂꯩ ꯗꯨꯛ ꯊꯥꯎꯃꯩ ꯑꯗꯒꯤ ꯍꯩꯔꯥꯁꯤꯡꯗꯨ ꯄꯨꯔꯒ ꯀꯠꯆꯔꯒ ꯈꯣꯏꯔꯝꯖꯔꯨꯕ ꯌꯥꯏ ꯑꯗꯨꯒ ꯑꯗꯨꯗ ꯅꯠꯇꯅ ꯑꯇꯣꯞ ꯑꯇꯣꯞꯄ ꯂꯩ ꯂꯥꯏꯁꯤꯡꯒꯤ ꯃꯨꯔꯇꯤ ꯃꯌꯥꯝ ꯑꯃꯁꯨ ꯑꯀꯣꯏꯕꯗꯨꯗ ꯁꯦꯝꯂꯒ ꯊꯝꯏ ꯑꯗꯒꯤ ꯀꯥꯡꯁꯤ ꯑꯆꯧꯕ ꯀꯣꯅꯨꯡꯒꯤ ꯈꯤꯜꯂꯒꯁꯨ ꯂꯩꯌꯦꯕ ꯃꯅꯨꯡꯗꯨꯗ ꯆꯥꯎꯅ ꯈꯤꯜꯂꯒ ꯂꯩꯌꯦ ꯑꯗꯨꯒ ꯈ꯭ꯋꯥꯏꯗꯒꯤ ꯃꯔꯨ ꯑꯣꯏꯅꯀꯣ ꯀꯔꯤꯒꯨꯝꯕ ꯂꯩꯕꯥꯛꯁꯤꯒꯤ ꯊꯧꯗꯣꯛ ꯋꯥꯊꯣꯛ ꯇꯧꯕ ꯑꯃ ꯇꯧꯔꯝꯗꯥꯏ ꯑꯗꯒꯤꯗꯤ ꯂꯨꯆꯤꯡꯄꯨꯔꯦꯟꯁꯤꯡ ꯏꯅꯤꯡꯊꯧ ꯀꯔꯤ ꯀꯔꯥ ꯃꯈꯣꯏꯁꯤ ꯄꯨꯜꯂꯝꯗꯥꯏ ꯄꯨꯟꯒꯦ ꯍꯥꯏꯔꯒꯗꯤꯅꯦ ꯑꯗꯨꯒꯤ ꯃꯐꯝꯗꯨꯗꯩꯗ ꯑꯥ ꯄꯨꯜꯂꯦꯕ ꯂꯥꯏ ꯈꯣꯏꯔꯝꯐꯃ ꯄꯨꯟꯐꯝꯁꯦ ꯃꯈꯣꯏꯁꯦ ꯑꯗꯨꯝ ꯑꯣꯏꯌꯦ ꯑꯗꯒꯤ ꯀꯣꯅꯨꯡꯁꯨ ꯃꯈꯣꯏꯒ ꯅꯛꯁꯟꯅꯅ ꯊꯪꯅꯅ ꯂꯩꯔꯕꯅꯤꯅ ꯀꯣꯅꯨꯡꯒꯤ ꯃꯐꯝꯗꯨꯗꯁꯨ ꯑꯗꯨꯝ ꯆꯪꯁꯤꯟꯕ ꯑꯗꯨꯝ ꯌꯧꯁꯟꯕ ꯑꯗꯨꯝ ꯌꯥꯏ ꯏꯅꯤꯡꯊꯧ ꯂꯩꯁꯦꯝꯕ ꯁꯅꯥꯖꯥꯎꯕ ꯍꯣꯏꯒꯤ ꯃꯐꯝꯗꯨꯗ ꯑꯗꯨꯝ ꯁꯪꯁꯟꯕꯗꯨ ꯌꯥꯏ ꯑꯗꯨꯒ ꯃꯁꯤꯗꯩꯗ ꯍꯧꯖꯤꯛ ꯍꯧꯖꯤꯛꯀꯤ ꯏꯅꯧ ꯅꯧꯅ ꯃꯒꯤꯁꯤꯗꯩꯗ ꯑꯩꯈꯣꯏꯒ ꯃꯔꯤ ꯂꯩꯅꯍꯜꯂꯤꯁꯤꯅ ꯑꯥ ꯗꯦꯕ ꯀꯔꯃꯥ ꯌꯨꯝꯗ ꯊꯧꯗꯣꯛ ꯋꯥꯊꯣꯛ ꯊꯣꯛꯄ ꯆꯍꯤꯒꯤ ꯗꯤꯟ ꯎꯁꯣꯞ ꯇꯥꯕ ꯃꯇꯝꯁꯦ ꯃꯁꯤꯗꯁꯨ ꯑꯗꯨꯝ ꯑꯩꯈꯣꯏꯅ ꯂꯥꯏꯁꯤꯗ ꯀꯠꯆꯔꯦ ꯍꯥꯏꯔꯒ ꯎꯝ ꯑꯗꯨꯗ ꯎꯁꯣꯞꯁꯨ ꯑꯗꯨꯝ ꯃꯈꯣꯏꯅ ꯁꯤꯜꯂꯒ ꯑꯩꯈꯣꯏꯒꯤ ꯆꯥꯕ ꯊꯛꯄ ꯃꯈꯣꯏꯒꯤ ꯄ꯭ꯔꯥꯁꯥꯗꯤꯁꯦ ꯑꯗꯨꯝ ꯐꯪꯕ ꯌꯥꯒꯅꯤ ꯑꯗꯨꯅ ꯍꯌꯦꯡ ꯂꯥꯛꯂꯒꯗꯤ ꯑꯁꯥꯝꯗꯒꯤ ꯃꯈꯣꯏ ꯂꯥꯛꯂꯤꯁꯦ ꯃꯤ ꯀꯌꯥꯃꯨꯛ ꯂꯥꯛꯀꯦ ꯀꯅꯥ ꯀꯅꯥ ꯂꯥꯛꯀꯦ ꯑꯃꯨꯛꯇꯪ ꯍꯥꯏꯕꯤꯔꯛꯎꯅꯦ

ꯃꯈꯣꯏꯁꯤꯅꯅꯦꯕ ꯍꯦꯟꯅ ꯑꯥ ꯀꯣꯏꯅꯤꯡꯗꯅ ꯃꯐꯝꯁꯤꯗꯩꯗ ꯌꯦꯡꯅꯤꯡꯗꯅ ꯂꯥꯛꯂꯤꯁꯦ ꯅꯠꯇ꯭ꯔ ꯑꯗꯨꯗꯤ ꯍꯌꯦꯡꯁꯦ ꯄꯨꯡ ꯀꯌꯥ ꯑꯗꯥꯏꯗ ꯂꯥꯛꯄ ꯌꯥꯒꯅꯤ ꯂꯥꯛꯂꯒꯅ ꯀꯔꯤ ꯀꯔꯤ ꯒꯥꯔꯤꯗ ꯂꯥꯛꯀꯗꯣꯏꯅꯣ ꯒꯥꯔꯤꯗꯨ ꯑꯗꯨꯁꯨ ꯍꯥꯏꯔꯛꯑꯣ ꯑꯩꯈꯣꯏ ꯊꯦꯡꯅꯅꯕ ꯃꯇꯝ ꯑꯃꯇꯪ ꯁꯤꯟꯗꯣꯛꯅꯕ ꯍꯥꯏꯇꯔꯦꯀꯣ ꯕꯁ ꯀꯨꯝꯕꯗ ꯋꯥꯏꯔꯒ ꯂꯥꯛꯀꯗ꯭ꯔꯥ ꯀꯃꯥꯏꯅ ꯇꯧꯅꯤ

ꯑꯥ ꯒꯣꯕꯤꯟꯗꯖꯤ ꯌꯧꯅꯕ ꯒꯣꯕꯤꯟꯗꯖꯤꯒꯤ ꯀꯣꯅꯨꯡ ꯇꯦꯝꯄꯜꯁꯦ ꯑꯁꯤ ꯌꯧꯅꯅꯕ ꯑꯗꯨꯝ ꯊꯤꯟꯕꯤꯔꯛꯑꯣꯅ ꯍꯥꯏꯕꯤꯔꯣ ꯑꯗꯨꯗꯨꯒ ꯁꯤꯒꯤ ꯌꯥꯝꯅ ꯐꯖꯔꯕ ꯑꯩꯈꯣꯏꯒꯤ ꯄꯨꯛꯅꯤꯡ ꯍꯨꯅꯤꯡꯉꯥꯏ ꯑꯣꯏꯅ ꯑꯣꯏꯔꯕ ꯑꯥ ꯇꯦꯝꯄꯜꯁꯦ ꯁꯤ ꯃꯌꯥꯝ ꯆꯪꯗꯅ ꯌꯦꯡꯃꯤꯟꯅꯅꯕ ꯍꯣꯠꯅꯃꯤꯟꯅꯔꯁꯦ ꯑꯗꯨꯗꯤ ꯃꯇꯥꯡ ꯑꯁꯤꯗ ꯊꯝꯖꯔꯒꯦ